ꯊꯧꯕꯥꯜ ꯖꯤꯂꯥ ꯑꯁꯤꯗ ꯃꯔꯨꯑꯣꯏꯕ ꯃꯐꯝ ꯑꯗꯨꯒꯤ ꯑꯣꯏꯕ ꯌꯣꯛꯈꯠꯄꯒꯤ ꯊꯕꯛ ꯅꯠꯇ꯭ꯔꯒ ꯑꯀꯣꯏꯕꯒꯤ ꯐꯤꯕꯝ ꯃꯔꯤ ꯂꯩꯅꯅ ꯄꯥꯏꯈꯠꯂꯛꯂꯤꯕ ꯊꯧꯋꯣꯡ ꯈꯔ ꯑꯗꯨꯗꯤ ꯐꯣꯔꯦꯁꯁꯤꯡ ꯔꯤꯖꯥꯔꯞ ꯑꯣꯏꯍꯟꯕ ꯑꯃꯁꯨꯡ ꯆꯤꯡꯁꯤꯡ ꯋꯥꯜ ꯆꯜꯂꯒ ꯊꯝꯕꯤꯕ ꯇꯨꯔꯦꯜ ꯄꯥꯠꯁꯤꯡꯗ ꯐꯠꯇ ꯍꯥꯎꯊꯤ ꯊꯥꯗꯗꯕ ꯕꯖꯥꯔ ꯑꯃꯗꯤ ꯑꯀꯣꯏꯕ ꯖꯒꯥꯁꯤꯡꯗ ꯃꯐꯝ ꯆꯥꯅ ꯐꯠꯇ ꯍꯥꯎꯊꯤ ꯒꯤ ꯊꯝꯕꯤꯕ ꯍꯥꯏꯔꯤꯕ ꯊꯧꯋꯣꯡ ꯑꯁꯤꯅ ꯑꯀꯣꯏꯕꯒꯤ ꯐꯤꯕꯝꯁꯤꯡ ꯍꯦꯟꯅ ꯁꯣꯛꯆꯤꯟꯒꯗꯕꯗꯒꯤ ꯀꯜꯂꯤ ꯑꯗꯨꯒ ꯃꯁꯤꯅ ꯃꯥꯌꯣꯛꯅꯔꯤꯕ ꯈꯨꯗꯣꯡꯆꯥꯗꯕ ꯈꯔ ꯍꯥꯏꯔꯗꯤ ꯃꯤꯄꯨꯝ ꯈꯨꯗꯤꯡꯃꯛ ꯋꯥꯈꯜ ꯇꯥꯅ ꯉꯝꯒꯗꯕ ꯑꯁꯤꯅꯤ ꯑꯩꯍꯥꯛꯀꯤ ꯂꯩꯔꯤꯕ ꯃꯐꯝ ꯑꯗꯨꯒꯤ ꯑꯀꯣꯏꯕꯒꯤ ꯐꯤꯕꯝ ꯑꯗꯨ ꯑꯩꯍꯥꯛꯅ ꯎ ꯋꯥꯁꯤꯡ ꯑꯃꯁꯨꯡ ꯗ꯭ꯔꯦꯟ ꯗ꯭ꯔꯦꯟ ꯗ꯭ꯔꯦꯟꯗ ꯐꯠꯇ ꯍꯥꯎꯊꯤ ꯊꯥꯗꯗꯅ ꯃꯐꯝ ꯆꯥꯅ ꯊꯝꯍꯜꯂꯤ ꯑꯁꯨꯝꯅ ꯆꯦꯛꯁꯤꯟ ꯊꯧꯔꯥꯡ ꯂꯩꯈꯠꯆꯩ